ꯆꯥꯔꯣꯟ ꯁꯨꯔꯣꯟ ꯀꯌꯥꯗꯒꯤ ꯇꯥꯛꯄꯤ ꯇꯝꯕꯤꯗꯨꯅ ꯂꯥꯛꯄ ꯑꯩꯈꯣꯏ ꯏꯃꯨꯡꯒꯤ ꯑꯔꯣꯟꯕ ꯃꯊꯦꯜ ꯑꯃ ꯍꯥꯏꯔꯒꯗꯤ ꯉꯥ ꯊꯣꯡꯕꯁꯤꯅꯦ ꯉꯥ ꯊꯣꯡꯕꯁꯦ ꯑꯩꯈꯣꯏ ꯏꯃꯨꯡꯅ ꯊꯣꯡꯕ ꯉꯥꯁꯦ ꯌꯥꯝꯅ ꯍꯥꯎꯋꯦ ꯑꯗꯨꯝ ꯍꯥꯏꯌꯦ ꯑꯩꯈꯣꯏ ꯏꯃꯨꯡꯗ ꯂꯥꯛꯑꯒ ꯆꯥꯕ ꯃꯤꯁꯤꯡꯅꯁꯨ ꯍꯥꯎꯋꯦ ꯃꯅꯝ ꯆꯦꯟꯕ ꯉꯥ ꯑꯣꯏꯔꯒꯁꯨ ꯃꯅꯝ ꯑꯃꯠꯇ ꯅꯝꯗꯦ ꯁꯔꯦꯡꯒꯨꯝꯕ ꯉꯥꯍꯩꯒꯨꯝꯕ ꯑꯁꯦ ꯃꯅꯝ ꯆꯦꯟꯒꯜꯂꯦ ꯑꯗꯨꯕꯨ ꯑꯩꯈꯣꯏ ꯏꯃꯨꯡꯗ ꯊꯣꯡꯑꯒꯗꯤ ꯃꯅꯝꯁꯦ ꯆꯦꯟꯗꯦ ꯀꯃꯥꯏꯅ ꯊꯣꯡꯉꯤꯅꯣ ꯌꯥꯝꯅ ꯍꯥꯎꯋꯦ ꯑꯗꯨꯝ ꯍꯥꯏ

ꯑꯗꯨꯒ ꯊꯥꯎꯁꯦ ꯍꯩꯔꯅꯤ ꯑꯍꯥꯟꯕ ꯃꯇꯝꯗ ꯊꯥꯎꯁꯦ ꯍꯩꯔꯒ ꯊꯥꯎꯁꯦ ꯐꯖꯅ ꯃꯨꯜꯂꯀꯥꯟꯗ ꯇꯤꯜꯍꯧꯁꯤ ꯍꯥꯟꯅ ꯊꯥꯗꯔꯅꯤ ꯇꯤꯜꯍꯧꯁꯤ ꯍꯥꯟꯅ ꯊꯥꯗꯔꯒ ꯑꯗꯒꯤ ꯆꯅꯝꯁꯦ ꯑꯃꯨꯛ ꯊꯥꯗꯔꯅꯤ ꯑꯗꯨꯒ ꯖꯤꯔꯥ ꯖꯤꯔꯥ ꯄꯥꯎꯗꯔꯁꯤꯒ ꯊꯨꯝꯁꯤꯒ ꯍꯥꯞꯄꯒ ꯉꯥꯛꯇꯪ ꯉꯧꯔꯅꯤ ꯉꯥꯛꯇꯪ ꯉꯧꯔ ꯃꯇꯨꯡꯗ ꯃꯥꯒꯤ ꯍꯥꯐꯝ ꯊꯣꯛꯄ ꯁꯤꯡ ꯑꯗꯒꯤ ꯇꯦꯁꯄꯇꯥ ꯀꯩꯀꯥꯁꯦ ꯂꯣꯏꯅ ꯍꯥꯞꯄꯅꯤ

ꯉꯥꯗꯨ ꯌꯥꯝꯅꯁꯨ ꯍꯥꯎꯋꯦ ꯃꯅꯝꯁꯨ ꯀꯔꯤꯝꯇ ꯆꯦꯜꯂꯣꯏ ꯃꯍꯥꯎ ꯌꯥꯝꯅ ꯂꯩ